ꯑꯩꯅ ꯑꯃꯥꯖꯣꯟꯗꯒꯤ ꯐꯦꯁ ꯀ꯭ꯔꯤꯝ ꯑꯃ ꯀꯛꯑꯦ ꯐꯦꯁ ꯀ꯭ꯔꯤꯝꯁꯦ ꯅꯤꯚꯤꯌꯥ ꯀ꯭ꯔꯤꯝ ꯀꯧꯋꯦ ꯃꯥꯒꯤ ꯄ꯭ꯔꯥꯏꯁꯁꯤꯅ ꯐꯥꯏꯚ ꯍꯟꯗ꯭ꯔꯦꯗ ꯄꯤꯌꯦ ꯑꯗꯨꯒ ꯃꯥꯒꯤ ꯀ꯭ꯋꯥꯟꯇꯤꯇꯤꯁꯦ ꯇꯨ ꯍꯟꯗ꯭ꯔꯦꯗ ꯇꯨ ꯐꯤꯐꯇꯤ ꯒ꯭ꯔꯥꯝꯅꯦꯕ ꯑꯗꯨ ꯃꯃꯜꯁꯦ ꯌꯥꯝꯅ ꯍꯣꯡꯉꯦꯅ ꯈꯟꯂꯦ ꯌꯥꯝꯅ ꯍꯣꯡꯅ ꯑꯩꯉꯣꯟꯗ ꯌꯥꯝꯅ ꯀꯥꯟꯅꯕ ꯄꯤꯕ ꯀ꯭ꯔꯤꯝ ꯍꯥꯏꯕꯗꯣ ꯑꯣꯏꯌꯦ ꯑꯩꯅ ꯁꯤꯖꯤꯟꯅꯕ ꯃꯇꯝꯗ ꯑꯩꯒꯤ ꯃꯥꯏꯁꯦ ꯍꯥꯟꯅ ꯌꯥꯝꯅ ꯗ꯭ꯔꯥꯏ ꯑꯣꯏꯔꯝꯃꯦ ꯗ꯭ꯔꯥꯏ ꯑꯣꯏꯔꯝꯕꯗꯣ ꯍꯧꯖꯤꯛ ꯅꯤꯚꯤꯌꯥ ꯀ꯭ꯔꯤꯝꯁꯤ ꯁꯤꯖꯤꯟꯅꯕꯗꯒꯤ ꯃꯥꯏꯁꯤ ꯌꯥꯝꯅ ꯁꯣꯐ ꯑꯣꯏꯔꯦ ꯑꯗꯒꯤ ꯃꯥꯏꯗ ꯑꯃꯨꯕ ꯀꯥꯕ ꯂꯩꯔꯝꯕꯗꯨꯁꯨ ꯐꯔꯦ

ꯑꯗꯨ ꯌꯥꯝꯅ ꯅꯨꯡꯉꯥꯏꯌꯦ ꯀ꯭ꯔꯤꯝꯁꯤ ꯁꯤꯖꯤꯟꯅꯕ ꯃꯇꯝꯗ ꯑꯗꯨꯒ ꯀ꯭ꯔꯤꯝꯁꯦ ꯃꯌꯥꯝ ꯂꯣꯏꯅꯃꯛ ꯁꯤꯖꯤꯟꯅꯍꯟꯅꯤꯡꯉꯦ ꯗ꯭ꯔꯥꯏ ꯑꯣꯏꯕ ꯃꯦꯟ ꯑꯣꯏꯅ ꯗ꯭ꯔꯥꯏ ꯑꯣꯏꯕꯁꯤ ꯌꯥꯝ ꯐꯔꯦ ꯑꯗꯨꯒ ꯃꯥꯏꯗ ꯑꯃꯨꯕ ꯃꯆꯥ ꯃꯆꯥ ꯍꯌꯤꯡ ꯃꯊꯤꯒꯨꯝꯕ ꯀꯥꯕꯁꯦ ꯁꯤꯁꯨ ꯌꯥꯝꯅ ꯀꯥꯟꯅꯩ ꯌꯥꯝꯅ ꯐꯩ ꯍꯥꯏ ꯇꯥꯔꯦ ꯑꯗꯨ ꯃꯁꯤ ꯁꯤꯖꯤꯟꯅꯕ ꯃꯇꯝꯗ ꯃꯥꯏꯁꯦ ꯉꯧꯁꯨ ꯉꯧꯊꯣꯔꯛꯑꯦ ꯉꯧꯊꯣꯔꯛꯄꯩ ꯃꯊꯛꯇ ꯃꯥꯏꯁꯦ ꯌꯥꯝꯅ ꯊꯣꯠ ꯊꯣꯠ ꯂꯥꯎꯔꯒ ꯑꯩꯉꯣꯟꯗ ꯅꯨꯡꯉꯥꯏꯕꯗꯨꯁꯨ ꯑꯣꯏꯌꯦ ꯑꯗꯨ ꯑꯌꯨꯛ ꯍꯦꯛ ꯍꯧꯒꯠꯒꯠꯂꯛꯄꯒ ꯑꯩꯟ ꯃꯥꯏ ꯇꯥꯊꯣꯛꯑꯦ ꯃꯥꯏ ꯇꯥꯊꯣꯛꯑꯒ ꯇꯣꯟꯅꯔ ꯑꯃ ꯇꯩꯁꯟꯂꯒ ꯅꯤꯚꯤꯌꯥ ꯀ꯭ꯔꯤꯝꯁꯦ ꯇꯩꯈꯤꯕꯗ ꯑꯗꯨꯝ ꯃꯥꯏꯁꯦ ꯊꯣꯠ ꯊꯣꯠ ꯂꯥꯎꯔꯒ ꯅꯨꯃꯤꯗꯥꯡ ꯐꯥꯎꯕ ꯑꯗꯨꯝ ꯆꯠꯂꯦ ꯑꯗꯣ ꯅꯨꯃꯤꯗꯥꯡ ꯐꯥꯎꯕꯗ ꯑꯗꯨꯝ ꯃꯥꯏꯁꯦ ꯅꯨꯡꯉꯥꯏ ꯂꯩꯕ ꯃꯇꯝꯗ ꯃꯥꯏꯁꯤꯗ ꯍꯨꯃꯥꯡ ꯊꯣꯛꯄ ꯈꯣꯠꯄ ꯑꯗꯨꯒꯨꯝꯕ ꯀꯩꯝꯇ ꯇꯧꯗꯦ ꯃꯥꯏꯗ ꯑꯃꯨꯕ ꯀꯥꯔꯝꯕꯗꯨꯁꯨ ꯐꯔꯛꯄꯅꯦ ꯐꯔꯛꯄꯅꯤꯅ ꯑꯩ ꯌꯥꯝ ꯍꯔꯥꯎꯋꯦ ꯑꯗꯨꯅ ꯃꯌꯥꯝꯗꯁꯨ ꯇꯩꯍꯟꯅꯤꯡꯉꯦ ꯁꯤꯒꯤ ꯀ꯭ꯔꯤꯝꯁꯦ ꯑꯗꯨꯒ ꯃꯥꯒꯤ ꯀ꯭ꯋꯥꯟꯇꯤꯇꯤꯁꯤꯁꯨ ꯇꯨ ꯐꯤꯐꯇꯤ ꯒ꯭ꯔꯥꯝ ꯑꯣꯏꯕꯅꯤꯅ ꯈꯤꯇꯪ ꯇꯩꯈꯤꯕꯗꯨꯅ ꯑꯗꯨꯝ ꯌꯥꯝ ꯀꯨꯏꯅ ꯆꯠꯂꯦ ꯀ꯭ꯔꯤꯝꯁꯦ ꯃꯥꯒꯤ ꯃꯃꯜꯁꯤꯒ ꯄꯣꯠꯁꯤꯒ ꯃꯃꯜꯁꯤ ꯌꯥꯝ ꯍꯣꯡꯉꯦ ꯑꯗꯨꯒ ꯏꯁꯥꯗꯁꯨ ꯀꯥꯟꯅꯕ ꯌꯥꯝꯅ ꯄꯤꯔꯦ ꯑꯗꯨꯒ ꯅꯨꯃꯤꯗꯥꯡꯗ ꯑꯃꯨꯛꯀ ꯑꯩꯅ ꯇꯩꯔꯒ ꯇꯨꯝꯒꯤꯕꯁꯦ ꯅꯣꯡꯉꯥꯟꯂꯒ ꯃꯥꯏ ꯑꯃꯨꯛ ꯇꯥꯊꯣꯛꯑꯦ ꯑꯗꯨꯒ ꯑꯃꯨꯛ ꯇꯩꯔꯦ ꯑꯗꯨꯅ ꯅꯨꯃꯤꯠ ꯐꯤꯐꯇꯤꯟ ꯗꯦꯖꯇ ꯌꯥꯝ ꯐꯖꯅ ꯃꯥꯏꯁꯤꯗ ꯒ꯭ꯂꯣ ꯄꯤ ꯒ꯭ꯂꯣ ꯑꯃ ꯄꯤ ꯒ꯭ꯂꯣ ꯑꯃ ꯄꯤꯕꯒ ꯂꯣꯏꯅꯅ ꯌꯥꯝꯅꯁꯨ ꯁꯣꯐ ꯑꯣꯏꯕ ꯑꯗꯨꯃꯥꯏꯅ ꯑꯣꯏꯌꯦ ꯌꯝ ꯀꯥꯟꯅꯩ ꯍꯥꯏꯇꯥꯔꯦ ꯀ꯭ꯔꯤꯝꯁꯦ ꯁꯤꯖꯤꯟꯅꯕ ꯌꯥꯝ ꯅꯨꯡꯉꯥꯏ